ꯑꯁꯣꯝꯕꯨ ꯇ꯭ꯔꯥꯕꯦꯜ ꯑꯦꯖꯦꯟꯁꯤ ꯑꯣꯏꯕꯤꯔꯕ꯭ꯔꯥ ꯑꯩꯍꯥꯛ ꯑꯁꯦ ꯀꯔꯤꯅꯣ ꯑꯝꯇ ꯋꯥ ꯍꯪꯖꯒꯦ ꯍꯥꯏꯅ ꯀꯣꯜ ꯇꯧꯔꯛꯂꯤ ꯅꯣꯏꯒꯤ ꯇ꯭ꯔꯥꯕꯦꯜ ꯒꯥꯔꯤ ꯖꯤꯞ ꯑꯁꯤ ꯕꯨꯛ ꯇꯧꯕ ꯌꯥꯒꯗ꯭ꯔꯥ ꯌꯥꯔꯕꯗꯤ ꯒꯥꯔꯤ ꯑꯃ ꯋꯥꯏꯖꯒꯦ ꯍꯥꯏꯅ ꯀꯣꯜ ꯇꯧꯔꯛꯂꯤ ꯑꯩꯈꯣꯏꯅ ꯆꯠꯄꯗ ꯃꯐꯝ ꯑꯗꯨꯅ ꯂꯣꯛꯇꯥꯛ ꯂꯦꯛꯇ ꯑꯩꯒꯤ ꯏꯃꯨꯡꯁꯤꯡ ꯑꯃꯁꯨꯡ ꯑꯩꯒꯤ ꯃꯔꯨꯞꯒꯤ ꯏꯃꯨꯡꯒ ꯆꯠꯀꯦ ꯍꯥꯏꯅ ꯇꯧꯔꯤ ꯑꯗꯨꯅ ꯃꯤ ꯃꯁꯤꯡ ꯑꯁꯤꯅ ꯇꯔꯥ ꯇꯦꯟ ꯑꯣꯏꯅ ꯆꯠꯀꯅꯤ ꯖꯤꯞ ꯑꯃꯗꯨꯗ ꯃꯤ ꯈꯨꯗꯤꯡ ꯆꯪꯕ ꯌꯥꯒꯗ꯭ꯔꯥ ꯌꯥꯏꯌꯦ ꯍꯥꯏꯔꯗꯤ ꯅꯨꯃꯤꯠ ꯑꯃꯒꯤꯗꯃꯛꯇ ꯄꯩꯁꯥ ꯀꯌꯥꯅꯣ ꯕꯨꯛꯀꯤꯡ ꯇꯧꯕꯒꯤ ꯄꯩꯁꯥ ꯑꯗꯨ ꯑꯝꯇ ꯍꯥꯏꯕꯤꯌꯣ ꯌꯥꯔꯕꯗꯤ ꯈꯔ ꯍꯟꯊꯕꯤꯌꯨ ꯍꯥꯏꯅ ꯗꯤꯁꯀꯥꯎꯟ ꯑꯃꯁꯨꯡ ꯄꯩꯁꯥ ꯑꯗꯨꯗ ꯍꯟꯊꯕꯤꯌꯣ ꯍꯥꯏꯅ ꯇꯧꯕꯤꯌꯣ ꯍꯥꯏꯅ ꯅꯨꯡꯁꯤꯗꯨ ꯍꯥꯏꯖꯔꯤ ꯌꯥꯝꯅ ꯅꯨꯡꯉꯥꯏꯖꯔꯦ ꯀꯔꯤꯒꯨꯝꯕ ꯑꯞꯗꯦꯠ ꯂꯩꯔꯗꯤ ꯑꯁꯤꯒꯤ ꯅꯝꯕꯔ ꯑꯁꯤꯗ ꯀꯣꯜ ꯇꯧꯕꯤꯌꯨ